ꯑꯩꯅ ꯀꯔꯤꯒꯨꯝꯕ ꯈꯔ ꯏꯕ ꯃꯇꯝꯗ ꯄꯨꯛꯅꯤꯡ ꯆꯪꯅ ꯑꯃꯁꯨꯡ ꯋꯥꯈꯜ ꯇꯧꯅ ꯏꯖꯩ ꯃꯁꯤ ꯀꯅꯥꯒꯨꯝꯕ ꯑꯃꯅ ꯄꯥꯕ ꯃꯇꯝꯗꯁꯨ ꯌꯥꯝꯅ ꯂꯥꯏꯅ ꯐꯣꯂꯣ ꯇꯧꯅꯅꯕ ꯃꯑꯣꯡꯗ ꯋꯥꯈꯜ ꯊꯥꯗꯔꯒ ꯏꯖꯩ ꯑꯩ ꯏꯁꯥ ꯉꯜꯂꯤꯉꯩ ꯃꯇꯝ ꯀꯣꯂꯦꯁ ꯇꯝꯃꯤꯉꯩ ꯃꯇꯝꯗꯗꯤ ꯗꯥꯏꯔꯤꯁꯦ ꯆꯥꯡ ꯅꯥꯏꯅ ꯏꯖꯔꯝꯃꯤ ꯑꯩꯒꯤ ꯗꯥꯏꯔꯤꯗ ꯑꯩ ꯃꯤꯇꯩ ꯃꯌꯦꯛꯅ ꯏꯖꯗꯨꯅ ꯁꯥꯡꯉꯕ ꯃꯇꯝ ꯑꯃ ꯑꯗꯨꯝ ꯊꯕꯛ ꯑꯣꯏꯅ ꯄꯥꯡꯊꯣꯛꯆꯈꯤ ꯑꯗꯨꯕꯨ ꯑꯩ ꯖꯔꯅꯦꯂꯤꯁ ꯑꯃꯗꯤ ꯅꯠꯇꯕꯅꯤꯅ ꯁꯤꯒꯨꯝꯕ ꯑꯁꯥꯡꯕ ꯋꯥꯍꯩ ꯋꯥꯇꯥ ꯐꯖꯕ ꯀꯩꯅꯣꯁꯤꯡꯗꯤ ꯑꯩ ꯀꯌꯥ ꯏꯖꯗꯦ ꯑꯗꯨꯕꯨ ꯑꯇꯦꯟꯕ ꯀꯣꯠ ꯍꯥꯏꯕ ꯇꯥꯔꯦ ꯑꯁꯤꯒꯨꯝꯕ ꯋꯥꯍꯩ ꯈꯔ ꯈꯔꯅ ꯃꯤꯅꯤꯡꯐꯨꯜ ꯑꯣꯏꯕ ꯋꯥꯍꯩꯁꯤꯡꯗꯤ ꯑꯗꯨꯝ ꯁꯦꯝꯖꯗꯨꯅ ꯍꯧꯖꯤꯛ ꯐꯥꯎꯕ ꯑꯗꯨꯝ ꯏꯖꯔꯤ